ꯍꯣꯏ ꯑꯩ ꯏꯁꯥ ꯑꯣꯖꯥ ꯑꯃ ꯑꯣꯏꯅ ꯑꯉꯥꯡꯁꯤ ꯃꯇꯧ ꯀꯔꯝꯅ ꯂꯣꯏꯅꯕꯒꯦ ꯍꯥꯏꯕꯗꯣ ꯑꯩ ꯇꯦꯟꯇꯛꯅ ꯍꯥꯏꯖꯒꯦ ꯇꯁꯦꯡꯅ ꯑꯉꯥꯡ ꯑꯃ ꯂꯣꯏꯅꯕ ꯍꯥꯏꯕꯁꯤ ꯑꯗꯨꯛꯀꯤ ꯃꯇꯤꯛ ꯑꯉꯥꯡꯁꯤꯒꯤ ꯃꯑꯣꯡ ꯃꯇꯧ ꯑꯉꯥꯡꯁꯤꯅ ꯄꯥꯝꯃꯤꯕ ꯑꯗꯨꯒ ꯑꯩꯈꯣꯏꯅ ꯑꯦꯃꯦꯅꯤ ꯑꯗꯒꯤ ꯕꯤꯌꯦꯅꯤ ꯑꯩꯈꯣꯏꯁꯨ ꯗꯣꯛꯇꯔꯦꯠꯅꯤ ꯍꯥꯏꯔꯒꯁꯨ ꯑꯉꯥꯡꯗꯨꯗꯗꯤ ꯃꯗꯨꯒꯤ ꯑꯦꯃꯦꯒꯤ ꯋꯥꯗꯨ ꯉꯥꯡꯉꯨꯕ ꯌꯥꯕ ꯅꯠꯇꯃꯤꯅ ꯑꯩꯈꯣꯏꯅ ꯑꯉꯥꯡꯗꯨꯒꯤ ꯃꯈꯥꯗ ꯐꯤꯜꯗ ꯀꯨꯝꯊꯔꯒ ꯑꯉꯥꯡꯗꯨꯕꯨ ꯑꯩꯈꯣꯏꯅ ꯃꯊꯛꯇ ꯄꯨꯈꯠꯅꯕ ꯍꯣꯠꯅꯒꯗꯕꯅꯤ ꯑꯗꯩ ꯑꯉꯥꯡꯁꯤ ꯀꯔꯝꯕ ꯑꯉꯥꯡꯅꯣ ꯑꯗꯒꯤ ꯑꯉꯥꯡꯁꯤꯅ ꯄꯥꯝꯃꯤꯕꯁꯤ ꯀꯔꯤꯅꯣ ꯑꯗꯒꯤ ꯂꯥꯏꯔꯤꯛꯇ ꯍꯦꯟꯅ ꯃꯊ꯭ꯋꯥꯏ ꯌꯥꯎꯕ ꯑꯉꯥꯡꯂꯥ ꯑꯉꯥꯡꯁꯤ ꯑꯉꯥꯡ ꯑꯃꯒ ꯑꯉꯥꯡ ꯑꯃꯒꯗꯤ ꯋꯥꯈꯜꯂꯣꯟ ꯃꯥꯅꯗꯦ ꯀꯅꯥ ꯑꯝꯅ ꯄꯣꯛꯄꯗꯒꯤ ꯑꯉꯥꯡꯁꯤ ꯑꯩꯈꯣꯏꯒꯤ ꯍꯦꯟꯅ ꯃꯁꯥꯗ ꯄꯤꯊꯣꯔꯛꯄ ꯏꯟꯕꯣꯔꯟ ꯀ꯭ꯋꯥꯂꯤꯇꯤ ꯑꯃꯒ ꯂꯣꯏꯅꯅ ꯑꯉꯥꯡꯁꯤ ꯍꯧꯔꯛꯏ ꯀꯅꯥꯒꯨꯝꯕ ꯑꯉꯥꯡ ꯑꯃꯅ ꯒꯥꯏꯠꯂꯥꯏꯟꯒꯤ ꯌꯥꯝꯅ ꯗ꯭ꯔꯀꯥꯔ ꯂꯩꯔꯒ ꯍꯧꯔꯛꯏ ꯀꯅꯥꯒꯨꯝꯕ ꯑꯉꯥꯡ ꯑꯃꯅ ꯑꯩ ꯂꯥꯏꯔꯤꯛꯁꯦ ꯁꯨꯡꯇꯝ ꯇꯝꯖꯔꯔꯣꯏ ꯂꯥꯏꯔꯤꯛꯁꯤꯕꯨ ꯌꯥꯝꯅ ꯊꯑꯣꯏꯗꯕ ꯑꯉꯥꯡ ꯑꯃ ꯑꯣꯏꯅ ꯁꯨꯃꯥꯏꯅ ꯇꯧꯗꯅ ꯑꯉꯥꯡꯁꯤ ꯃꯈꯜ ꯃꯈꯜ ꯂꯩ ꯑꯗꯨꯅ ꯑꯉꯥꯡ ꯄꯨꯝꯅꯃꯛꯁꯦ ꯑꯩꯈꯣꯏꯅ ꯀꯃꯥꯏꯅ ꯂꯣꯏꯅꯒꯗꯒꯦ ꯍꯥꯏꯕ ꯃꯇꯝꯗ ꯑꯉꯥꯡꯁꯤꯡꯁꯤꯗ ꯃꯈꯣꯏꯗ ꯇꯥꯛꯀꯗꯣꯔꯤꯕ ꯂꯥꯏꯔꯤꯛꯁꯤꯒꯤ ꯈꯪꯍꯟꯅꯤꯡꯏꯕ ꯄꯣꯏꯟꯗꯣ ꯑꯉꯥꯡꯗ ꯍꯥꯟꯅ ꯃꯃꯨꯠꯇꯥꯅ ꯈꯪꯍꯟꯕ ꯑꯗꯨꯒ ꯂꯣꯏꯅꯅ ꯑꯉꯥꯡꯁꯤꯡꯁꯤꯗ ꯈꯪꯅꯤꯡꯏꯕ ꯑꯄꯥꯝꯕꯁꯤꯡꯗꯣ ꯑꯉꯥꯡꯁꯤꯡꯁꯤꯒ ꯑꯦꯁ ꯑꯦ ꯐ꯭ꯔꯦꯟ ꯑꯃ ꯑꯣꯏꯅ ꯑꯣꯖꯥ ꯑꯃ ꯑꯣꯏꯔꯒꯁꯨ ꯑꯉꯥꯡꯁꯤꯡꯁꯤꯕꯨ ꯏꯃꯥꯟꯅꯕ ꯏꯃꯥꯟꯅꯕꯤ ꯑꯃꯒꯨꯝꯅ ꯐꯖꯅ ꯂꯣꯏꯅꯕꯤꯔꯀꯥꯟꯗ ꯃꯈꯣꯏꯅ ꯄꯥꯝꯃꯤꯕ ꯋꯥꯈꯜꯂꯣꯟꯗꯨꯅ ꯑꯐꯕ ꯋꯥꯈꯜꯂꯣꯟ ꯑꯣꯏꯔꯒꯗꯤ ꯆꯠꯃꯤꯟꯅꯕ ꯐꯠꯇꯕ ꯋꯥꯈꯜꯂꯣꯟ ꯑꯣꯏꯔꯒꯗꯤ ꯑꯉꯥꯡꯁꯤꯡꯗꯨ ꯑꯐꯕ ꯂꯝꯕꯦꯟꯗ ꯂꯥꯛꯅꯕ ꯃꯈꯣꯏꯕꯨ ꯆꯤꯡꯁꯤꯟꯕꯤꯔꯛꯄ ꯐꯠꯇꯕꯗꯨꯗꯒꯤ ꯂꯥꯞꯊꯣꯛꯅꯕ ꯍꯣꯠꯅꯕ ꯁꯨꯃꯥꯏꯅ ꯇꯧꯗꯅ ꯑꯉꯥꯡꯁꯤꯡꯁꯤ ꯂꯣꯏꯅꯕꯒꯤ ꯃꯈꯜꯁꯤ ꯑꯗꯨꯛꯀꯤ ꯃꯇꯤꯛ ꯌꯥꯝꯈ꯭ꯔꯦ ꯑꯗꯨꯅ ꯃꯃꯥꯡꯉꯩ ꯃꯇꯝꯗꯗꯤ ꯑꯉꯥꯡ ꯑꯃ ꯂꯥꯏꯔꯤꯛ ꯇꯥꯛꯄ ꯃꯇꯝꯗ ꯑꯉꯥꯡ ꯑꯃ ꯂꯣꯏꯅꯕ ꯃꯇꯝꯗ ꯑꯩꯈꯣꯏꯅ ꯐꯨꯕ ꯆꯩꯕ ꯀꯤꯕ ꯑꯉꯥꯡꯁꯤꯡꯁꯤꯗ ꯃꯌꯥꯝ ꯑꯃ ꯇꯧꯏ ꯑꯗꯨꯕꯨ ꯍꯧꯖꯤꯛꯀꯤ ꯃꯇꯝꯗꯗꯤ ꯑꯉꯥꯡꯁꯤꯡꯁꯤ ꯆꯩꯕ ꯉꯥꯡꯕ ꯄꯨꯝꯅꯃꯛꯁꯤꯡꯁꯦ ꯑꯩꯈꯣꯏ ꯍꯧꯖꯤꯛꯇꯤ ꯑꯉꯥꯡꯁꯤꯡꯁꯤ ꯑꯗꯨꯒꯨꯝꯕ ꯑꯊꯤꯡꯕꯁꯨ ꯂꯩꯔꯦ ꯑꯗꯨꯕꯨ ꯇꯁꯦꯡꯅ ꯍꯥꯏꯔꯀꯥꯟꯗꯗꯤ ꯑꯣꯖꯥꯁꯤꯡꯅ ꯑꯉꯥꯡꯁꯤꯡꯁꯤ ꯂꯣꯏꯅꯕ ꯃꯇꯝꯗ ꯇꯁꯦꯡꯅ ꯃꯥꯅꯍꯦꯛ ꯄꯣꯛꯏꯕ ꯃꯆꯥꯒꯨꯝꯅ ꯂꯣꯏꯅꯔꯒ ꯇꯁꯦꯡꯅ ꯑꯉꯥꯡꯁꯤ ꯍꯦꯟꯅ ꯐꯍꯟꯅꯤꯡꯕ ꯑꯗꯨꯒ ꯑꯉꯥꯡꯁꯤꯡꯁꯤꯒꯤ ꯂꯩꯖꯔꯝꯕ ꯑꯗꯨꯒꯨꯝꯕ ꯋꯥꯈꯜꯂꯣꯟꯗꯣ ꯑꯐꯕ ꯂꯝꯕꯦꯟꯗ ꯆꯤꯡꯁꯤꯟꯗꯨꯅ ꯇꯨꯡꯒꯤ ꯑꯐꯕ ꯃꯤꯔꯤꯜ ꯑꯃ ꯑꯣꯏꯅꯕ ꯍꯣꯠꯅꯕꯗ ꯑꯣꯖꯥꯁꯤꯡꯒꯤ ꯑꯆꯧꯕ ꯗꯥꯏꯇ ꯂꯩ ꯍꯥꯏꯕ ꯋꯥꯐꯝꯁꯤ ꯑꯩ ꯍꯥꯏꯖꯅꯤꯡꯏ